ꯇ꯭ꯔꯥꯟꯁꯄꯣꯔꯇꯦꯁꯟ ꯑꯁꯤꯅ ꯑꯩꯕꯨ ꯄꯨꯟꯁꯤꯗ ꯍꯦꯟꯅ ꯀ꯭ꯋꯥꯂꯤꯇꯤ ꯑꯃ ꯄꯨꯕꯤꯔꯛꯑꯦ ꯃꯔꯝꯗꯤ ꯁꯝꯅ ꯍꯥꯏꯔꯕꯗ ꯂꯕ ꯋꯥꯟꯁ ꯅꯨꯡꯁꯤꯕ ꯐꯦꯃꯤꯂꯤ ꯂꯥꯞꯅ ꯂꯩꯕꯀꯥꯟꯗ ꯇ꯭ꯔꯥꯟꯁꯄꯣꯔꯇꯦꯁꯟꯅ ꯑꯆꯧꯕ ꯑꯃ ꯊꯧꯗꯥꯡ ꯂꯧꯈꯤ ꯃꯔꯝꯗꯤ ꯍꯧꯖꯤꯛ ꯑꯩꯒꯤ ꯇ꯭ꯔꯥꯟꯁꯄꯣꯔꯇꯦꯁꯟꯁꯦ ꯑꯌꯥꯝꯕ ꯃꯊꯛꯇ ꯆꯠꯂꯤ ꯑꯦꯔꯣꯄ꯭ꯂꯦꯟꯗ ꯃꯔꯝꯗꯤ ꯐ꯭ꯔꯣꯝ ꯏꯁꯇꯦꯠ ꯑꯃꯗꯒꯤ ꯏꯁꯇꯦꯠ ꯑꯃꯗ ꯆꯠꯄꯁꯤ ꯍꯥꯏꯕꯁꯦ ꯃꯈꯥꯗꯁꯨ ꯆꯠꯄ ꯌꯥꯏ ꯑꯗꯨꯕꯨ ꯑꯁꯨꯛꯀꯤ ꯃꯇꯤꯛ ꯃꯇꯝ ꯇꯥꯏꯝ ꯀꯟꯖꯨꯃꯤꯡ ꯑꯣꯏꯌꯦ ꯑꯃꯁꯨꯡ ꯑꯋꯥꯕ ꯃꯈꯜ ꯑꯃ ꯑꯣꯏꯌꯦ ꯑꯗꯨꯕꯨ ꯍꯧꯖꯤꯛꯇꯤ ꯄꯨꯡ ꯑꯅꯤ ꯑꯣꯔ ꯄꯨꯡ ꯑꯍꯨꯝꯗ ꯃꯣꯔ ꯗꯦꯟ ꯁꯤꯛꯁ ꯊꯥꯎꯖꯟ ꯁꯕꯦꯟ ꯊꯥꯎꯖꯟ ꯀꯤꯂꯣꯃꯤꯇꯔ ꯆꯠꯄ ꯍꯥꯏꯕꯁꯦ ꯑꯣꯏꯔꯛꯈ꯭ꯔꯕꯅꯤꯅ ꯑꯗꯨꯛꯀꯤ ꯃꯇꯤꯛ ꯀ꯭ꯋꯥꯂꯤꯇꯤ ꯂꯥꯏꯐ ꯑꯃꯁꯨꯡ ꯃꯇꯝꯁꯦ ꯌꯥꯝ ꯁꯦꯞ ꯇꯧꯕꯒꯤ ꯍꯦꯟꯅ ꯈꯨꯗꯣꯡꯆꯥꯕ ꯄꯤꯕꯤ ꯍꯧꯖꯤꯛꯀꯥꯟꯒꯤ ꯇ꯭ꯔꯥꯕꯦꯜꯂꯤꯡ ꯑꯅꯧꯕ ꯍꯥꯏꯕꯁꯦ ꯁꯝꯅ ꯍꯥꯏꯔꯕꯗ ꯑꯣꯂꯦꯛꯇ꯭ꯔꯤꯛ ꯀꯥꯔ ꯑꯃꯁꯨꯡ ꯁꯣꯂꯔ ꯀꯥꯔ ꯍꯥꯏꯕ ꯃꯁꯤꯒꯨꯝꯕ ꯃꯌꯥꯝ ꯊꯣꯛꯂꯛꯏ ꯏꯅꯔꯖꯤ ꯁꯦꯕꯤꯡ ꯑꯃꯁꯨꯡ ꯄꯦꯇ꯭ꯔꯣꯜꯒꯤ ꯅꯠꯇꯕ ꯑꯁꯤꯅꯆꯤꯡꯕ ꯑꯣꯔ ꯀꯝꯄ꯭ꯔꯦꯁꯔ ꯅꯦꯆꯔꯦꯜ ꯒ꯭ꯌꯥꯁꯅ ꯊꯧꯕ ꯒꯥꯔꯤꯅꯆꯤꯡꯕ ꯑꯁꯨꯛꯀꯤ ꯃꯇꯤꯛ ꯍꯥꯟꯅ ꯂꯩꯔꯝꯗꯕ ꯍꯧꯖꯤꯛꯅ ꯇꯣꯡꯉꯥꯟꯅ ꯗꯤꯐꯔꯦꯟ ꯑꯦꯁꯄꯦꯛ ꯑꯃ ꯄꯨꯔꯛꯑꯒ ꯂꯥꯛꯄꯁꯤꯅ ꯍꯦꯟꯅ ꯈꯨꯗꯣꯡꯆꯥꯕ ꯑꯃꯁꯨꯡ ꯍꯦꯟꯅ ꯏꯀꯣ ꯐ꯭ꯔꯦꯟꯂꯤ ꯑꯣꯏꯍꯟꯕꯒꯤ ꯃꯔꯝ ꯑꯣꯏꯗꯨꯅ ꯁꯤꯅ ꯍꯦꯟꯅ ꯐꯒꯠꯍꯜꯂꯤ ꯑꯩꯈꯣꯏ ꯄꯨꯟꯁꯤꯗ ꯍꯦꯟꯅ ꯑꯐꯕ ꯍꯛꯆꯥꯡ ꯐꯕ ꯑꯣꯏꯍꯜꯂꯤ